ꯍꯜꯂꯣ ꯑꯧ ꯃꯥꯟꯅꯦ ꯇꯥꯛꯄꯤꯌꯨ ꯑꯥ ꯀꯔꯤ ꯀꯝꯄ꯭ꯂꯦꯟ ꯑꯣꯏꯗꯣꯏꯅꯣ ꯑꯗꯨꯝ ꯍꯥꯏꯕꯤꯌꯨ ꯑꯗꯨ ꯅꯤꯛꯏꯗꯣ ꯏꯁꯤꯡ ꯅꯠꯇꯦ ꯑꯩꯈꯣꯏ ꯁꯣꯝꯅ ꯈꯟꯕꯤꯔꯤꯗꯨ ꯑꯣꯟꯅꯔꯦ ꯏꯁꯤꯡ ꯅꯠꯇꯦ ꯑꯗꯨꯗꯣ ꯑꯩꯈꯣꯏꯒꯤ ꯒ꯭ꯌꯥꯁ ꯃꯈꯩꯗꯣ ꯀꯝꯄ꯭ꯔꯦꯁ ꯇꯧꯁꯤꯟꯕ ꯃꯇꯝꯗ ꯑꯩꯈꯣꯏ ꯁꯣꯂꯤꯗ ꯑꯩꯈꯣꯏꯒꯤ ꯏꯁꯤꯡꯗꯧꯅ ꯑꯣꯜꯂꯦ ꯍꯥꯏꯕꯗꯣ ꯑꯗꯨꯅꯦ ꯀꯔꯤꯝ ꯅꯠꯇꯦ ꯀ꯭ꯔꯣꯛ ꯀ꯭ꯔꯣꯛ ꯅꯤꯛꯂꯛꯄꯒꯤꯗꯣ ꯀꯝꯄ꯭ꯂꯦꯟ ꯂꯧꯗꯕ ꯅꯠꯇꯦ ꯀꯝꯄ꯭ꯂꯦꯟꯗꯤ ꯂꯧꯋꯦ ꯑꯗꯨ ꯅꯪꯅ ꯁꯣꯝꯅ ꯍꯥꯏꯔꯤꯗꯣ ꯈꯤꯇꯪ ꯑꯣꯟꯅꯕ ꯀꯃꯥꯏꯅ ꯗꯦꯂꯤꯕꯔꯤꯅꯗꯤ ꯑꯣꯏꯔꯝꯃꯣꯏꯗ ꯑꯗꯨꯗꯤ ꯑꯣꯐꯤꯁꯇ ꯂꯥꯛꯄ ꯍꯥꯏꯁꯦ ꯑꯗꯨꯝ ꯑꯩꯒ ꯊꯦꯡꯅꯗꯣꯏꯅꯤꯅ ꯑꯗꯨꯝ ꯑꯩꯒ ꯑꯗꯨꯝ ꯑꯁꯤꯗ ꯋꯥꯔꯤ ꯁꯥꯔꯁꯨ ꯃꯥꯟꯅꯩ ꯑꯣ ꯑꯣ ꯐꯔꯦ ꯐꯔꯦ ꯑꯗꯨꯗꯤ ꯍꯌꯦꯡ ꯍꯦꯛ ꯂꯥꯛꯄꯤꯔꯣ ꯑꯗꯨꯗꯤ